ꯑꯁꯤ ꯐꯣꯇꯣ ꯆꯥꯝꯕ ꯁ꯭ꯇꯨꯗꯤꯌꯣꯗꯨ ꯑꯣꯏꯕꯤꯔꯕ꯭ꯔꯥ ꯑꯩ ꯐꯣꯇꯣ ꯄꯥꯁꯄꯣꯔꯠ ꯆꯥꯝꯒꯦ ꯇꯧꯕ ꯑꯣ ꯑꯣ ꯑꯗꯨ ꯄꯥꯁꯄꯣꯔꯠ ꯃꯔꯤ ꯆꯥꯝꯕꯗ ꯀꯌꯥ ꯆꯪꯒꯦ ꯑꯣ ꯑꯣ ꯑꯗꯨ ꯄꯥꯁꯄꯣꯔꯠꯇꯨ ꯀ꯭ꯋꯥꯂꯤꯇꯤꯁꯦ ꯈꯔ ꯋꯥꯡꯅ ꯇꯧꯕꯤꯕ ꯑꯣꯏꯕꯖꯥꯠꯂꯀꯣ

ꯑꯣ ꯑꯗꯨꯗ ꯂꯥꯛꯂꯒ ꯑꯣꯏꯅ ꯑꯗꯨꯝ ꯐꯣꯇꯣꯗꯣ ꯀꯥꯞꯂꯒꯦ ꯑꯗꯨꯝ ꯁꯤꯝꯄꯜ ꯑꯣꯏꯕ ꯑꯗꯨꯝ ꯌꯥꯅꯤ ꯑꯗꯨꯝ ꯅꯣꯏꯅ ꯐꯅꯤ ꯍꯥꯏꯕꯗꯣ ꯑꯗꯨꯝ ꯌꯥꯔꯅꯤ ꯆꯥꯕ ꯇꯣꯛꯂꯒ ꯂꯥꯛꯂꯒꯦ ꯈꯟꯕꯅꯦ ꯑꯗꯨ ꯄꯨꯡ ꯀꯌꯥꯗ ꯊꯤꯡꯒꯦ ꯗꯨꯀꯥꯟꯗꯣ ꯍꯣ ꯍꯣ ꯍꯣ ꯍꯣꯏ ꯑꯗꯨꯗꯤ ꯅꯨꯡꯉꯥꯏꯖꯔꯦ